ꯑꯥ ꯑꯩꯅ ꯉꯔꯥꯡ ꯁꯣꯔꯨꯝꯗꯒꯤ ꯐꯨꯔꯤꯠ ꯑꯃꯈꯛ ꯂꯩꯖꯩꯑꯦ ꯑꯗꯣ ꯑꯩꯁꯦ ꯍꯣꯏ ꯄ꯭ꯔꯥꯏꯁꯄꯨꯗꯤ ꯂꯨꯄꯥ ꯂꯤꯁꯤꯡ ꯑꯅꯤꯃꯨꯛꯇꯤ ꯍꯦꯜꯂꯤꯀꯣ ꯑꯗꯣ ꯑꯩꯅ ꯁꯣꯔꯨꯝꯗ ꯂꯩꯔꯤꯀꯥꯟꯗꯨꯗ ꯑꯩꯁꯦ ꯆꯦꯛ ꯐꯖꯅ ꯇꯧꯍꯧꯗ꯭ꯔꯦꯕ ꯆꯦꯛ ꯐꯖꯅ ꯇꯧꯍꯧꯗꯕꯒꯤ ꯃꯔꯝ ꯑꯣꯏꯔꯒ ꯑꯩꯁꯦ ꯌꯨꯝ ꯍꯜꯛꯂꯒ ꯆꯦꯛ ꯇꯧꯖꯕꯅꯤ ꯑꯗꯣ ꯑꯩꯒ ꯁꯥꯏꯁꯇꯣ ꯌꯥꯝ ꯆꯥꯅꯔꯝꯗ꯭ꯔꯦ ꯐꯤꯒ꯭ꯔ ꯁꯥꯏꯁꯇ ꯑꯣꯏꯒꯦꯔ ꯀꯔꯤꯗ ꯑꯣꯏꯒꯦꯔ ꯑꯩꯒ ꯄꯣꯠꯇꯣ ꯑꯩꯒ ꯌꯥꯝ ꯆꯥꯅꯕꯗꯣ ꯑꯣꯏꯔꯝꯗ꯭ꯔꯦꯕ ꯑꯗꯣ ꯍꯣꯏ ꯔꯤꯖꯦꯛꯁꯨ ꯈꯤꯇꯪ ꯂꯩꯀꯣ ꯀꯣꯂ꯭ꯔꯗ ꯔꯤꯖꯦꯛꯁꯨ ꯂꯩꯑꯦ ꯑꯗꯨꯅ ꯑꯩꯅ ꯑꯃꯨꯔꯛꯇꯤ ꯍꯥꯄꯄꯦ ꯑꯃꯨꯔꯛ ꯍꯥꯞꯄꯒ ꯁꯨꯗꯣꯛꯄ ꯃꯇꯝꯗ ꯀꯂ꯭ꯔꯗꯨꯁꯨ ꯌꯥꯝꯅ ꯀꯣꯛꯄ ꯍꯥꯏꯕꯗꯨ ꯑꯣꯏꯔꯦꯕ ꯄꯣꯠꯇꯣ ꯍꯥꯏꯕꯗꯤ ꯌꯥꯃꯅ ꯆꯥꯅꯔꯝꯗ꯭ꯔꯦꯕ ꯑꯩꯅ ꯄꯥꯝꯕꯗꯨ ꯑꯣꯏꯗ꯭ꯔꯦꯕ ꯑꯗꯣ ꯃꯌꯥꯝꯁꯨ ꯁꯣꯔꯨꯝꯗ ꯄꯣꯠ ꯆꯩ ꯂꯩꯕ ꯃꯇꯝꯗ ꯌꯦꯡꯉ ꯌꯦꯡꯉꯒ ꯂꯩꯕꯤꯌꯨ